ꯑꯩꯒꯤ ꯄꯨꯟꯁꯤꯗ ꯈ꯭ꯋꯥꯏꯗꯒꯤ ꯃꯔꯨ ꯑꯣꯏꯕ ꯄꯔꯥ ꯈꯔ ꯍꯥꯏꯔꯒꯗꯤ ꯑꯩꯕꯨ ꯄꯣꯛꯄꯗꯒꯤ ꯇꯝꯕꯤꯔꯛꯈꯤꯕ ꯏꯃꯥ ꯏꯄꯥ ꯁꯤꯡꯅ ꯆꯥꯕ ꯊꯛꯄ ꯑꯗꯩꯗꯤ ꯈꯣꯡꯅ ꯆꯠꯄ ꯏꯪꯕ ꯁꯥꯕ ꯑꯗꯩꯗꯤ ꯁꯤꯃꯗꯅ ꯀꯔꯤ ꯉꯥꯡꯒꯅꯤ ꯑꯍꯟꯗꯅ ꯀꯔꯤ ꯀꯔꯝꯕ ꯋꯥꯍꯩ ꯋꯥꯇꯥ ꯁꯤꯖꯤꯟꯅꯒꯅꯤ ꯑꯗꯨꯒ ꯑꯩꯒꯤ ꯏꯈꯥ ꯊꯥꯕꯅ ꯀꯔꯝꯕ ꯋꯥꯍꯩ ꯋꯥꯇꯥ ꯍꯥꯏꯔꯒ ꯁꯤꯖꯤꯟꯅꯒꯅꯤ ꯍꯥꯏꯕ ꯀꯌꯥꯁꯦ ꯑꯩꯒꯤ ꯏꯃꯥ ꯏꯄꯥꯅ ꯄꯣꯛꯄꯗꯒꯤ ꯇꯝꯕꯤꯔꯛꯈꯤ ꯑꯁꯤꯅ ꯑꯗꯨꯝ ꯃꯔꯨ ꯑꯣꯏꯕ ꯄꯔꯥꯅꯤ ꯈꯜꯂꯦ